ꯍꯂꯣ ꯍꯂꯣ ꯏꯕꯨꯡꯉꯣ ꯅꯪꯒꯤ ꯗꯨꯀꯥꯟꯁꯤꯕꯨ ꯀꯔꯤ ꯀꯔꯤ ꯑꯆꯥꯄꯣꯠ ꯌꯥꯎꯒꯦꯅꯦ ꯑꯣ ꯑꯧ ꯑꯣ ꯑꯣ ꯑꯣ ꯆꯥ ꯑꯣ ꯏꯕꯨꯡꯉꯣ ꯆꯥꯀ ꯌꯥꯎꯕ꯭ꯔꯥ ꯍꯪꯕꯅꯤꯗ ꯑꯥ ꯑꯣ ꯍꯣꯏ ꯑꯥ ꯍꯣꯏ ꯍꯣꯏ ꯍꯣꯏ ꯍꯣꯏ ꯍꯣꯏ ꯑꯥ ꯑꯣ ꯑꯩꯈꯣꯏꯗꯤ ꯁꯦꯟ ꯌꯥꯝꯅ ꯀꯩꯅꯣ ꯇꯧꯗꯕꯅꯤꯅ ꯈꯔ ꯑꯍꯣꯡꯕꯗ ꯊꯛꯅꯤꯡꯕ ꯑꯗꯨꯒꯤ ꯍꯪꯉꯤꯕ ꯑꯣ ꯑꯥ ꯑꯣ ꯑꯣ ꯑꯩꯈꯣꯏꯁꯨ ꯅꯣꯡꯃ ꯀꯣꯏꯔꯛꯇꯅ ꯅꯪꯒꯤ ꯆꯥ ꯑꯍꯥꯎꯕꯀꯥꯗꯨ ꯊꯛꯄ ꯂꯥꯛꯇꯥꯔꯦ ꯑꯧ ꯍꯣꯏ ꯍꯣꯏ ꯍꯣꯏ ꯑꯥ ꯑꯥ ꯍꯣꯏ ꯍꯣꯏ ꯍꯣꯏ ꯑꯣ ꯅꯣꯡꯃ ꯀꯣꯏꯔꯛꯑꯒ ꯆꯥ ꯊꯛꯄ ꯂꯥꯛꯑꯒꯦꯀꯣ ꯑꯥ ꯎꯝ ꯑꯣ ꯑꯣ ꯑꯣ ꯑꯩꯈꯣꯏꯗꯤ ꯀꯦꯁ ꯑꯣꯏꯅ ꯍꯦꯛꯇ ꯄꯤꯔ ꯂꯣꯏꯔꯦ ꯑꯧ ꯐꯔꯦ ꯐꯔꯦ ꯌꯥꯝ ꯅꯨꯡꯉꯥꯏꯔꯦ ꯑꯥ ꯍꯥ ꯑꯣ ꯑꯣ ꯈꯔꯅꯤ ꯌꯦꯡꯒꯤꯒꯦ ꯅꯣꯡ ꯅꯤꯅꯤ ꯂꯩꯔ ꯂꯥꯛ ꯌꯥꯕ꯭ꯔ ꯌꯦꯡꯒꯦ ꯑꯣ ꯂꯥꯛꯆꯒꯦ ꯂꯥꯛꯆꯒꯦ ꯑꯥ ꯑꯥ ꯑꯣ ꯊꯥꯔꯛꯑꯣ ꯊꯥꯔꯛꯑꯣ ꯑꯥ ꯑꯥ ꯑꯧ ꯍꯣꯏ ꯍꯣꯏ ꯍꯣꯏ ꯑꯣ ꯍꯣꯏ ꯍꯣꯏ ꯍꯣꯏ